ꯃꯌꯥꯝꯅ ꯃꯤꯁꯣꯗꯒꯤ ꯑꯃꯥꯖꯣꯟꯗꯒꯤ ꯄꯣꯠ ꯌꯥꯝ ꯀꯛꯅꯩꯑꯦꯅ ꯑꯩꯁꯨ ꯑꯃ ꯀꯛꯑꯦ ꯑꯩꯁꯨ ꯕꯦꯠꯁꯤꯠ ꯑꯃꯥ ꯀꯛꯑꯦ ꯃꯌꯥꯝ ꯀꯛꯅꯩꯑꯦꯅ ꯑꯗꯨꯗꯨꯒ ꯂꯥꯟ ꯇꯧꯕꯅꯁꯨ ꯃꯔꯝ ꯑꯣꯏꯔꯒ ꯂꯥꯛꯄꯗꯣ ꯊꯈꯥꯏ ꯑꯃ ꯀꯩꯑꯃ ꯆꯣꯟꯊꯔꯒ ꯂꯥꯥꯥꯥꯛꯑꯦ ꯂꯥꯛꯄꯗꯣ ꯌꯧꯔꯛꯑꯦ ꯌꯧꯔꯛꯄꯗꯨꯗ ꯑꯩꯁꯦ ꯌꯦꯡꯅꯤꯡꯃꯟꯈꯤꯗꯅ ꯄꯦꯀꯦꯠꯇꯣ ꯄ꯭꯭ꯔꯞ ꯄ꯭꯭ꯔꯞ ꯀꯥꯏꯊꯣꯛꯑꯒ ꯌꯦꯡꯑꯦ ꯑꯗꯨꯒ ꯑꯩꯅ ꯀꯛꯈꯤꯕ ꯃꯇꯝꯗꯗꯤ ꯗꯕꯜꯗ ꯀꯛꯈꯤꯕꯅꯦ ꯑꯗꯨꯗꯨꯒ ꯑꯩꯅ ꯆꯦꯟꯈꯤꯕ ꯃꯇꯝꯗꯗꯤ ꯗꯕꯜ ꯁꯥꯏꯖꯇ ꯆꯦꯟꯈꯤꯕꯅꯦ ꯌꯧꯔꯛꯄꯥꯗꯅ ꯁꯤꯡꯒꯜꯗ ꯑꯣꯏꯅ ꯂꯥꯛꯑꯦ ꯑꯗꯨꯗꯨꯒ ꯃꯣꯏꯅꯗꯤ ꯍꯟꯗ꯭꯭ꯔꯦꯠ ꯀꯣꯇꯟ ꯀꯥꯏꯅꯒ ꯌꯥꯝ ꯏꯌꯦ ꯑꯗꯨꯗꯨꯒ ꯍꯟꯗ꯭꯭ꯔꯦꯠ ꯀꯣꯇꯟꯅꯦ ꯀꯥꯏꯅꯒ ꯏꯔꯦ ꯑꯗꯨꯗꯨꯒ ꯌꯧꯔꯛꯄꯗꯅ ꯀꯅꯥꯏ ꯑꯁ ꯀꯔꯤ ꯍꯥꯏꯗꯣꯏꯅꯣ ꯄꯣꯂꯤꯁꯇ꯭꯭ꯔꯒꯨꯝꯕ ꯐꯤꯗꯨꯁꯨ ꯌꯥꯝ ꯐꯠꯇꯦ ꯄꯗ꯭꯭ꯔꯥꯛ ꯄꯗ꯭꯭ꯔꯥꯛꯁꯨ ꯂꯥꯎꯑꯦ ꯑꯗꯨꯒ ꯆꯨꯁꯨ ꯆꯨꯔꯦ ꯑꯩꯅꯗꯤ ꯃꯣꯏꯒꯤ ꯄꯤꯛꯆ꯭꯭ꯔꯗꯣ ꯎꯕꯗ ꯌꯥꯝ ꯐꯥꯖꯩꯑꯅ ꯀꯛꯎꯔꯒ ꯀꯛꯇꯕ ꯌꯥꯗꯦꯅ ꯀꯛꯎꯔꯒ ꯄꯩꯁꯥꯁꯨ ꯃꯥꯡꯉꯦ ꯑꯗꯨꯗꯨꯒ ꯕꯖꯥꯔꯗꯒꯤ ꯆꯠꯂꯒ ꯂꯩꯖꯔꯝꯃꯥꯁꯨꯅ ꯈꯜꯂꯛꯑꯦ ꯄꯩꯁꯥꯁꯨ ꯃꯥꯡꯕ ꯑꯗꯣ ꯃꯌꯥꯝꯁꯨ ꯑꯣꯟꯂꯥꯡꯏꯗꯒꯤ ꯄꯣꯠ ꯆꯦꯟꯕ ꯃꯇꯝꯗ ꯌꯦꯡꯉ ꯌꯦꯡꯉꯒ ꯆꯦꯟꯕꯤꯌꯣ ꯑꯩꯉꯣꯟꯗ ꯇꯥꯔꯤꯕ ꯗꯁꯥꯁꯦ ꯉꯁꯤ ꯃꯌꯥꯝꯗꯁꯨ ꯇꯥꯗꯅꯕ ꯃꯌꯥꯝꯁꯨ ꯌꯦꯡꯉ ꯌꯦꯡꯉ ꯀꯛꯄꯤꯌꯣ ꯑꯩ ꯊꯋꯥꯏ ꯌꯥꯝ ꯅꯨꯡꯉꯥꯏꯇꯦ ꯑꯗꯣ ꯄꯣꯠꯇꯣ ꯀꯩꯅꯣ ꯇꯧꯔꯦ ꯍꯟꯒꯦ ꯍꯥꯏꯕꯗꯁꯨ ꯌꯥꯗ꯭꯭ꯔꯦ ꯃꯣꯏꯅ ꯄꯦꯛꯀꯤꯡ ꯀꯥꯏꯔꯒ ꯀꯩꯅꯣ ꯇꯧꯋꯦ ꯈꯣꯠꯂꯦꯅ ꯇꯧꯔꯒ ꯂꯩꯔꯦ ꯑꯗꯣ ꯃꯌꯥꯝꯁꯨ ꯌꯦꯡꯉ ꯌꯦꯡꯉꯒ ꯆꯦꯟꯕꯤꯌꯣ ꯑꯩꯉꯣꯟꯗ ꯗꯁꯥ ꯇꯥꯔꯤꯁꯦ ꯃꯌꯥꯝꯗꯁꯨ ꯇꯥꯗꯅꯕ ꯑꯩ ꯕꯖꯥꯔꯗ ꯆꯠꯂꯒ ꯂꯩꯖꯔꯝꯃꯁꯨꯅ ꯍꯧꯖꯤꯛ ꯈꯜꯂꯛꯑꯦ